ꯑꯩꯈꯣꯏꯒꯤ ꯑꯅꯛꯄꯗ ꯑꯥꯠ ꯁꯞꯄ꯭ꯂꯥꯏꯁꯤꯡꯒꯤ ꯏꯁꯇꯣꯔ ꯂꯩ ꯏꯁꯇꯣꯔ ꯑꯁꯤꯗ ꯑꯩꯈꯣꯏꯒꯤ ꯄꯣꯠꯂꯝ ꯗꯔꯀꯥꯔ ꯑꯣꯏꯕ ꯄꯣꯠꯂꯝꯁꯤꯡ ꯂꯣꯏꯅ ꯐꯪꯏ ꯑꯩꯅ ꯆꯥꯡ ꯅꯥꯏꯅ ꯂꯩꯕ ꯏꯁꯇꯦꯁꯅꯔꯤ ꯄꯣꯠꯂꯝꯁꯤꯡ ꯍꯥꯏꯔꯒꯗꯤ ꯄꯦꯟ ꯄꯦꯟꯁꯤꯟ ꯕꯨꯛꯁ ꯕꯦꯒ ꯂꯣꯏꯅꯃꯛ ꯂꯩ ꯑꯩꯅ ꯈ꯭ꯋꯥꯏꯗꯒꯤ ꯄꯥꯝꯖꯕ ꯀ꯭ꯔꯥꯐꯁꯀꯤ ꯍꯥꯏꯔꯒꯗꯤ ꯑꯩ ꯐꯛ ꯁꯥꯕ ꯌꯥꯝꯅ ꯄꯥꯝꯖꯩ ꯐꯛ ꯁꯥꯕ ꯑꯁꯤ ꯃꯇꯝꯒꯤ ꯃꯇꯨꯡ ꯏꯟꯅ ꯍꯧꯖꯤꯛꯇꯤ ꯈꯔ ꯐꯖꯔꯗꯤ ꯂꯨꯄꯥ ꯂꯤꯁꯤꯡ ꯑꯃ ꯑꯗꯨꯃꯥꯏꯅ ꯑꯗꯨꯝ ꯑꯣꯏ ꯑꯗꯨꯅ ꯑꯩꯅ ꯀꯔꯤꯒꯨꯝꯕ ꯁꯥꯕ ꯉꯝꯃꯒꯗꯤ ꯑꯩꯅ ꯈꯟꯖꯩ ꯑꯩꯅ ꯍꯦꯟꯅ ꯍꯩꯅꯤꯡꯕꯒꯤꯗꯃꯛꯇ ꯑꯩꯅ ꯑꯩꯈꯣꯏꯒꯤ ꯕꯦꯒ ꯀꯩꯅꯣ ꯂꯦꯗꯤꯁ ꯕꯦꯒ ꯑꯗꯒꯤ ꯗꯦꯀꯣꯔꯦꯁꯟꯒꯤ ꯒꯝꯂꯥ ꯑꯗꯒꯤ ꯑꯩꯈꯣꯏꯒꯤ ꯄꯣꯂꯥꯡ ꯃꯈꯜ ꯃꯈꯜꯒꯤ ꯑꯩꯈꯣꯏꯒꯤ ꯂꯩ ꯍꯥꯞꯄꯒꯤ ꯈꯖꯤꯡ ꯈꯔꯥꯏ ꯃꯈꯜ ꯃꯈꯜꯒꯤ ꯐꯖ ꯐꯖꯕ ꯑꯗꯨꯒꯨꯝꯕꯗꯣ ꯍꯦꯟꯅ ꯍꯩꯕ ꯄꯥꯝꯏ ꯈꯪꯅꯤꯡꯕ ꯄꯥꯝꯏ ꯑꯗꯣ ꯑꯗꯨꯒꯨꯝꯕꯒꯤ ꯃꯈꯜ ꯃꯈꯜꯒꯤ ꯇ꯭ꯔꯦꯅꯤꯡꯒꯨꯝꯕ ꯂꯥꯛꯑꯒꯁꯨ ꯑꯩ ꯇꯝꯒꯦ ꯍꯥꯏꯅ ꯈꯟꯖꯔꯤ ꯑꯗꯨꯒꯨꯝꯕꯗꯣ ꯄꯥꯝꯖꯩ ꯑꯗꯨꯒꯨꯝꯕꯗꯣ ꯀꯔꯤꯒꯨꯝꯕ ꯂꯩꯕ ꯇꯥꯔꯒꯗꯤ ꯑꯩ ꯁꯣꯏꯗꯅ ꯌꯥꯎꯖꯒꯦ ꯍꯥꯏꯅ ꯈꯜꯂꯤ ꯑꯩꯗꯤ ꯐꯛ ꯁꯥꯕꯁꯦ ꯅꯣꯡꯃꯗ ꯑꯃ ꯑꯅꯤꯒꯨꯝꯕꯁꯦ ꯑꯗꯨꯝ ꯁꯥꯕ ꯄꯥꯝꯖꯩ ꯑꯗꯨꯒ ꯗꯔꯀꯥꯔ ꯑꯣꯏꯕ ꯄꯣꯠꯂꯝꯁꯤꯡꯁꯤꯁꯨ ꯑꯩꯈꯣꯏ ꯀꯧꯅꯥ ꯑꯐꯕ ꯑꯗꯨꯝꯕ ꯄꯥꯝꯖꯩ ꯍꯥꯏꯅ ꯑꯩꯗꯤ ꯊꯕꯛ ꯇꯧꯕꯗ ꯌꯥꯝꯅ ꯆꯦꯛꯁꯤꯟꯕ ꯄꯥꯝꯏ ꯑꯗꯨꯗꯨꯅ ꯀꯧꯅꯥꯁꯨ ꯀꯨꯏꯅ ꯂꯤꯔꯒ ꯊꯝꯕ ꯑꯗꯨꯒ ꯑꯐꯕ ꯁꯨꯝ ꯆꯥꯗꯕ ꯀꯩꯅꯣ ꯇꯧꯗꯕ ꯃꯤꯅ ꯍꯦꯛ ꯌꯦꯡꯕꯗꯁꯨ ꯑꯄꯥꯝꯕ ꯑꯣꯏꯕ ꯑꯗꯨꯒ ꯁꯥꯔꯤꯕ ꯄꯣꯠꯇꯨꯒꯤꯁꯨ ꯃꯇꯨꯡ ꯏꯟꯅ ꯑꯐꯕ ꯑꯣꯏꯔꯒ ꯃꯃꯟꯁꯨ ꯇꯥꯡꯕ ꯄꯨꯊꯣꯛꯅꯤꯡꯏ ꯑꯗꯨꯒ ꯀꯔꯤꯒꯨꯝꯕ ꯇ꯭ꯔꯦꯅꯤꯡꯒꯨꯝꯕ ꯂꯥꯛꯑꯒꯁꯨ ꯑꯗꯨꯝ ꯌꯥꯎꯅꯕꯒꯤ ꯋꯥꯈꯟꯗ ꯂꯩꯖꯔꯤ ꯂꯥꯛꯄ ꯇꯥꯔꯒꯗꯤ ꯑꯩꯈꯣꯏ ꯑꯗꯨꯝ ꯌꯥꯎꯖꯒꯅꯤ ꯍꯥꯏꯅ ꯍꯥꯏꯖꯔꯤ